ꯎꯝ ꯍꯜꯂꯣ ꯑꯥ ꯍꯥꯎ ꯇꯥꯏꯑꯦ ꯍꯣꯏꯅꯦ ꯑꯩꯁꯨ ꯑꯗꯨꯗꯣ ꯑꯩꯒꯤ ꯁꯣꯝꯗ ꯂꯩꯕ ꯑꯩꯈꯣꯏ ꯂꯩꯐꯝꯗꯨꯁꯨ ꯑꯗꯨꯃꯥꯏꯅ ꯇꯧꯕꯤꯒꯦ ꯑꯩ ꯅꯪꯉꯣꯟꯗ ꯐꯣꯟ ꯇꯧꯔꯛꯅꯤꯡꯕꯅꯦ ꯑꯩꯈꯣꯏꯔꯣꯝ ꯃꯅꯥꯛꯇꯁꯨ ꯑꯉꯥꯡꯁꯤꯡ ꯃꯌꯥꯝ ꯂꯩꯕ ꯑꯉꯥꯡ ꯄꯣꯛꯄ ꯉꯥꯏꯔꯤꯕ ꯌꯥꯝ ꯀꯞꯄꯦ ꯃꯈꯣꯟꯒ ꯂꯥꯏꯔꯤꯛ ꯄꯥꯕꯒꯤ ꯃꯈꯣꯟꯒ ꯌꯥꯝꯃꯟꯕꯒꯤ ꯔꯦꯀꯣꯔꯠꯁꯦ ꯇꯧꯕ ꯌꯥꯗ꯭ꯔꯦ ꯑꯩꯁꯨ ꯑꯗꯨ ꯅꯪꯉꯣꯟꯗ ꯍꯥꯏꯒꯦ ꯇꯧꯕꯅꯦ ꯁꯔꯗ ꯑꯃꯔꯛ ꯍꯪꯁꯦ ꯑꯩꯈꯣꯏꯒꯤ ꯄ꯭ꯔꯣꯖꯦꯛꯁꯦ ꯌꯥꯝꯅ ꯃꯔꯨ ꯑꯣꯏꯕ ꯏꯝꯄꯣꯔꯇꯦꯟ ꯑꯣꯏꯕ ꯄ꯭ꯔꯣꯖꯦꯛꯅꯤꯅ ꯁꯔꯗ ꯑꯃꯔꯛ ꯍꯪꯁꯦ ꯑꯗꯨꯝ ꯑꯩꯈꯣꯏꯒꯤ ꯔꯤꯀꯣꯔꯠ ꯇꯧꯕ ꯌꯥꯕ ꯌꯥꯝꯅ ꯄꯤꯁ ꯑꯣꯏꯕ ꯁꯥꯏꯂꯦꯟ ꯑꯣꯏꯕ ꯖꯒꯥ ꯑꯃꯗ ꯑꯗꯨꯃꯥꯏꯅ ꯁꯔꯕꯨ ꯀꯟꯇꯦꯛ ꯇꯧꯔꯒ ꯇꯧꯁꯦ ꯑꯩꯁꯨ ꯑꯗꯨ ꯍꯥꯏꯅꯤꯡꯉꯒ ꯂꯩꯕꯅꯦ ꯑꯗꯨ ꯀꯃꯥꯏꯅ ꯇꯧꯁꯤꯔ ꯁꯔꯗꯨ ꯍꯥꯏꯁꯤꯔ ꯀꯃꯥꯏꯅ ꯇꯧꯕ꯭ꯔꯥ ꯑꯣ ꯍꯣꯏ ꯑꯗꯨꯅ ꯐꯔꯗꯧꯕ ꯃꯥꯜꯂꯦ ꯍꯣꯏ ꯑꯗꯨꯃꯥꯏꯅ ꯇꯧꯁꯦ ꯍꯣꯏ ꯍꯣꯏ ꯍꯣꯏ ꯑꯗꯨꯃꯥꯏꯅ ꯇꯧꯔꯁꯦ ꯑꯗꯨꯗꯤ ꯍꯣꯏ ꯍꯣꯏ